ꯃꯅꯤꯄꯨꯔꯗ ꯈꯨꯟꯗꯥ ꯂꯩꯇꯥꯃꯤꯟꯅꯔꯤꯁꯦ ꯇꯣꯉꯥꯟ ꯇꯣꯉꯥꯟꯕ ꯖꯥꯇꯤ ꯃꯌꯥꯝ ꯑꯃ ꯂꯩ ꯑꯗꯨꯅ ꯃꯣꯏ ꯃꯣꯏꯒꯤ ꯇꯣꯉꯥꯟ ꯇꯣꯉꯥꯟꯕ ꯂꯣꯟ ꯃꯌꯥꯝ ꯑꯃ ꯂꯩꯕ ꯇꯥꯔꯒꯁꯨ ꯂꯂꯣꯟ ꯏꯇꯤꯛ ꯇꯧꯕ ꯃꯇꯝꯗꯗꯤ ꯉꯁꯥꯏꯒꯤ ꯑꯩꯈꯣꯏꯒꯤ ꯃꯅꯤꯄꯨꯔꯤꯁꯤꯗ ꯂꯣꯏ ꯐꯥꯎꯅꯩ ꯍꯥꯏꯗꯤ ꯑꯇꯣꯞꯄ ꯅꯟ ꯃꯅꯤꯄꯨꯔꯤ ꯃꯌꯥꯝ ꯑꯃ ꯂꯩ ꯑꯗꯒꯤ ꯀꯩꯅꯣ ꯇꯣꯉꯥꯟ ꯇꯣꯉꯥꯟꯕ ꯖꯥꯠ ꯐꯨꯔꯨꯞ ꯃꯌꯥꯝ ꯑꯃꯁꯦ ꯄꯣꯠ ꯂꯩꯕ ꯃꯇꯝꯗꯗꯤ ꯑꯩꯈꯣꯏꯅ ꯃꯣꯏꯒꯤ ꯀꯩꯅꯣꯗ ꯃꯅꯤꯄꯨꯔꯤ ꯃꯔꯣꯟꯁꯤꯗ ꯂꯣꯏꯅꯃꯛ ꯂꯥꯛꯀꯅꯤ ꯃꯣꯏ ꯃꯣꯏ ꯃꯔꯣꯟꯗꯨꯗꯤ ꯑꯩꯈꯣꯏ ꯀꯔꯤꯝꯇ ꯀꯩꯅꯣ ꯇꯧꯔꯣꯏ ꯃꯅꯤꯄꯨꯔꯤꯅ ꯍꯥꯏꯗꯤ ꯃꯥꯒꯤ ꯈ꯭ꯋꯥꯏꯗꯒꯤ ꯀꯩꯅꯣ ꯇꯧꯕ ꯑꯃ ꯑꯣꯏꯔꯤꯕꯅꯤꯅ ꯀꯩꯅꯣ ꯇꯧꯋꯤ ꯃꯁꯤꯗ ꯂꯣꯏꯅ ꯐꯥꯎꯅꯔꯤꯅꯤ ꯑꯗꯨꯅ ꯑꯃꯒ ꯑꯃꯒ ꯂꯣꯏꯅꯃꯛ ꯀꯩꯅꯣ ꯇꯧꯕꯁꯤꯗ ꯃꯅꯤꯄꯨꯔꯁꯤꯗ ꯃꯅꯤꯄꯨꯔꯤ ꯂꯣꯏ ꯉꯥꯡꯒꯅꯤ ꯄꯣꯠ ꯆꯩ ꯑꯩꯈꯣꯏꯅ ꯂꯩꯕ ꯌꯣꯟꯕ ꯀꯩꯅꯣ ꯇꯧꯕ ꯃꯇꯝꯗ ꯑꯗꯨꯅ ꯍꯧꯖꯤꯛꯀꯤ ꯃꯅꯤꯄꯨꯔ ꯃꯅꯤꯄꯨꯔꯤꯒꯤ ꯀꯩꯅꯣ ꯂꯣꯟꯁꯦ ꯌꯥꯝꯅ ꯀꯩꯅꯣ ꯇꯧꯔꯒ ꯇꯧꯕ ꯃꯇꯝꯗ ꯁꯤꯅ ꯂꯣꯏ ꯐꯥꯎꯔꯒ ꯂꯣꯏ ꯆꯠꯅꯕꯅꯤꯅ ꯁꯤꯅ ꯀꯩꯅꯣ ꯑꯣꯏꯅ ꯃꯄꯨꯝ ꯑꯣꯏꯅ ꯂꯣꯏ ꯀꯩꯅꯣ ꯇꯧꯔꯦ ꯂꯂꯣꯟꯕꯗꯁꯨ ꯀꯩꯀꯩ ꯇꯧꯕ ꯃꯇꯝꯗ